ꯁꯥꯟꯅꯕ ꯈꯣꯠꯅꯕ ꯃꯥꯏ ꯄꯥꯛꯄ ꯑꯃꯁꯨꯡ ꯃꯥꯏꯊꯤꯕ ꯀꯔꯝꯅ ꯊꯦꯡꯅꯒꯗꯒꯦ ꯍꯥꯏꯕꯗꯤ ꯁꯥꯟꯅꯕ ꯍꯥꯏꯕꯁꯤ ꯃꯥꯏ ꯄꯥꯛꯄ ꯑꯃꯁꯨꯡ ꯃꯥꯏꯊꯤꯕ ꯍꯥꯏꯕꯁꯤꯗꯤ ꯑꯩꯒꯤ ꯑꯩꯒꯤ ꯍꯣꯠꯅꯕꯒꯤ ꯃꯇꯨꯡ ꯏꯜꯂꯤ ꯁꯥꯟꯅꯕꯗ ꯃꯥꯏꯊꯕ ꯀꯌꯥ ꯃꯔꯨꯝꯁꯨ ꯌꯥꯎꯏ ꯑꯃꯁꯨꯡ ꯃꯥꯏ ꯄꯥꯛꯄ ꯀꯌꯥ ꯃꯔꯨꯝꯁꯨ ꯌꯥꯎꯏ ꯃꯥꯏꯊꯤꯕꯒꯤ ꯇꯨꯡꯗ ꯑꯩꯅ ꯍꯥꯟꯅ ꯁꯥꯟꯅꯈꯤꯕ ꯑꯗꯨꯗ ꯑꯁꯣꯏꯕ ꯀꯌꯥ ꯌꯥꯎꯈꯤꯕ ꯑꯗꯨ ꯏꯁꯥꯅ ꯆꯨꯝꯊꯣꯛꯆꯗꯨꯅ ꯏꯁꯥꯅ ꯑꯁꯣꯏ ꯑꯔꯥꯛ ꯀꯌꯥꯗꯨ ꯌꯦꯡꯁꯟꯖꯗꯨꯅ ꯑꯩꯒꯤꯅ ꯁꯥꯟꯅꯈ꯭ꯔꯤꯕꯒꯤ ꯁꯥꯟꯅꯕ ꯃꯑꯣꯡ ꯑꯗꯨꯗ ꯑꯩ ꯆꯨꯝꯊꯣꯛꯆꯕ ꯉꯝꯖꯩ ꯑꯁꯣꯏ ꯑꯔꯥꯟꯕ ꯀꯌꯥ ꯑꯗꯨ ꯀꯟꯅ ꯍꯣꯠꯅꯗꯨꯅ ꯀꯟꯅ ꯍꯣꯠꯅꯗꯨꯅ ꯑꯁꯣꯏꯕ ꯀꯌꯥ ꯑꯗꯨ ꯆꯨꯝꯊꯣꯛꯅꯕꯒꯤꯗꯃꯛꯇ ꯑꯋꯥ ꯑꯅꯥ ꯀꯌꯥ ꯃꯔꯨꯝ ꯈꯥꯡꯗꯨꯅ ꯑꯁꯣꯏꯕ ꯑꯗꯨ ꯆꯨꯝꯊꯣꯛꯅꯕꯒꯤꯗꯃꯛꯇ ꯑꯏꯪ ꯑꯁꯥ ꯈꯥꯏꯗꯅ ꯑꯃꯝ ꯑꯉꯥꯟ ꯈꯥꯏꯗꯅ ꯀꯌꯥ ꯑꯋꯥ ꯑꯅꯥ ꯀꯌꯥ ꯃꯔꯨꯝ ꯈꯥꯡꯗꯨꯅ ꯀꯟꯅ ꯍꯣꯠꯅꯖꯩ ꯑꯗꯨꯒꯤ ꯃꯇꯨꯡꯗ ꯃꯥꯏ ꯄꯥꯛꯂꯛꯈꯤ ꯑꯃꯁꯨꯡ ꯑꯣꯖꯥ ꯒꯨꯔꯨ ꯀꯣꯁ ꯑꯩꯈꯣꯏꯕꯨ ꯇꯥꯛꯄꯤ ꯇꯝꯕꯤꯔꯤꯕ ꯑꯣꯖꯥꯁꯤꯡ ꯑꯗꯨꯅꯁꯨ ꯑꯁꯨꯝꯅ ꯍꯥꯏꯕꯤꯔꯤ ꯃꯥꯏ ꯄꯥꯛꯄ ꯑꯃꯁꯨꯡ ꯃꯥꯏꯊꯤꯕ ꯍꯥꯏꯕꯁꯤ ꯑꯩꯈꯣꯏꯒꯤ ꯍꯣꯠꯅꯕꯒꯤ ꯃꯇꯨꯡ ꯑꯃꯁꯨꯡ ꯃꯇꯨꯡ ꯏꯟꯅ ꯑꯃꯁꯨꯡ ꯑꯩꯈꯣꯏꯒꯤ ꯂꯥꯏꯕꯛꯇ ꯂꯩ ꯃꯥꯏꯊꯤꯕ ꯀꯌꯥ ꯌꯥꯎꯔꯕꯁꯨ ꯃꯗꯨꯗ ꯑꯩꯈꯣꯏꯅ ꯅꯤꯡ ꯍꯟꯗꯨꯅ ꯆꯠꯄꯒꯤ ꯃꯊꯧ ꯇꯥꯗꯦ ꯍꯥꯏꯅ ꯍꯥꯏꯕꯤꯔꯤ ꯃꯥꯏꯊꯤꯕ ꯀꯌꯥ ꯂꯩꯔꯒꯁꯨ ꯑꯩꯅ ꯃꯥꯏꯊꯤꯈ꯭ꯔꯤꯕ ꯑꯗꯨ ꯀꯔꯤ ꯃꯔꯝꯗꯒꯤ ꯃꯥꯏꯊꯤꯔꯤꯕꯅꯣ ꯍꯥꯏꯕ ꯑꯗꯨ ꯅꯁꯥꯅ ꯃꯨꯟꯅ ꯈꯟꯖꯗꯨꯅ ꯑꯁꯣꯏꯕ ꯑꯗꯨ ꯀꯌꯥ ꯀꯌꯥ ꯑꯁꯣꯏꯕ ꯀꯌꯥ ꯑꯗꯨ ꯅꯁꯥꯅ ꯀꯟꯅ ꯍꯣꯠꯕꯖꯕꯒꯤ ꯂꯝꯕꯤ ꯑꯃ ꯄꯤꯕꯅꯤ ꯈꯜꯂꯨ ꯍꯥꯏꯅ ꯑꯣꯖꯥꯁꯤꯡꯅꯁꯨ ꯍꯥꯏꯕꯤꯔꯤ ꯑꯗꯨꯗꯒꯤ ꯑꯁꯣꯏꯕ ꯀꯌꯥ ꯑꯗꯨ ꯑꯩꯈꯣꯏꯅ ꯆꯨꯝꯊꯣꯛꯆꯕꯒꯤ ꯄꯥꯝꯕꯩ ꯑꯃ ꯐꯪꯕꯗꯒꯤ ꯏꯁꯥꯅ ꯑꯁꯣꯏꯕ ꯀꯌꯥ ꯑꯗꯨ ꯆꯨꯝꯊꯣꯛꯆꯗꯨꯅ ꯇꯨꯡꯗ ꯁꯥꯟꯅꯕ ꯇꯨꯡꯒꯤ ꯁꯥꯟꯅꯔꯛꯄꯁꯤꯡꯗ ꯑꯁꯣꯏꯕ ꯑꯗꯨ ꯍꯥꯟꯅꯅ ꯁꯦꯝꯗꯣꯛꯆꯕꯗꯒꯤ ꯁꯥꯟꯅꯕ ꯑꯗꯨꯗ ꯁꯣꯏꯗꯅ ꯁꯥꯟꯅꯕ ꯉꯝꯃꯤ ꯃꯔꯝ ꯑꯁꯤꯅ ꯑꯩꯈꯣꯏꯅ ꯁꯥꯟꯅꯕ ꯃꯇꯝꯗ ꯃꯥꯏꯊꯤꯔꯦ ꯍꯥꯏꯗꯨꯅ ꯑꯩꯈꯣꯏꯅ ꯈꯛ ꯅꯤꯡ ꯍꯟꯅ ꯆꯠꯂꯣꯏꯗꯕꯅꯤ ꯑꯁꯣꯏꯕ ꯑꯗꯨꯕꯨ ꯑꯩꯈꯣꯏꯅ ꯑꯩꯈꯣꯏꯒꯤ ꯄꯨꯟꯁꯤꯗ ꯀꯟꯅ ꯍꯣꯠꯅꯖꯅꯕꯒꯤ ꯄꯥꯝꯕꯩ ꯑꯃ ꯄꯤꯕꯤꯔꯦ ꯈꯟꯗꯨꯅ ꯑꯩꯈꯣꯏꯅ ꯑꯁꯣꯏꯕ ꯑꯗꯨꯕꯨ ꯑꯁꯣꯏꯕ ꯑꯗꯨ ꯑꯗꯨꯒꯤꯗꯃꯛꯇ ꯑꯩꯈꯣꯏꯅ ꯀꯟꯅ ꯍꯣꯠꯅꯗꯨꯅ ꯑꯁꯣꯏꯕ ꯀꯌꯥ ꯑꯗꯨ ꯑꯩꯈꯣꯏꯅ ꯁꯣꯏꯗꯅꯕ ꯍꯣꯠꯅꯒꯗꯕꯅꯤ ꯃꯤ ꯑꯃꯅ ꯀꯥꯔꯦ ꯍꯥꯏꯗꯨꯅ ꯑꯩꯈꯣꯏꯅ ꯃꯤ ꯑꯗꯨꯗ ꯁꯥꯎꯔꯣꯏꯗꯕꯅꯤ ꯑꯩꯈꯣꯏꯅ ꯀꯥꯔꯦ ꯍꯥꯏꯗꯨꯅ ꯑꯩꯈꯣꯏꯅꯁꯨ ꯃꯤ ꯑꯗꯨꯗ ꯅꯣꯛꯅꯕꯤꯔꯣꯏꯗꯕꯅꯤ ꯃꯤ ꯑꯗꯨꯗꯁꯨ ꯅꯨꯡꯉꯥꯏꯇꯕ ꯊꯝꯂꯣꯏꯗꯕꯅꯤ ꯍꯥꯏꯕꯗꯤ ꯑꯩꯈꯣꯏꯁꯨ ꯅꯣꯡꯃ ꯃꯥꯏꯊꯤꯕ ꯃꯇꯝꯗ ꯃꯈꯣꯏꯅ ꯃꯈꯣꯏꯅ ꯃꯥꯏ ꯄꯥꯛꯈꯤꯕ ꯌꯥꯏ ꯑꯩꯈꯣꯏ ꯃꯈꯣꯏꯅ ꯃꯥꯏꯊꯤꯕ ꯃꯇꯝꯗ ꯑꯩꯈꯣꯏꯅ ꯃꯥꯏ ꯄꯥꯛꯄ ꯌꯥꯏ ꯑꯗꯨꯅ ꯀꯅꯥꯒꯤ ꯃꯐꯝꯗ ꯆꯦꯂꯦꯟ ꯂꯩꯇꯅ ꯏꯁꯥꯅ ꯑꯁꯣꯏ ꯑꯔꯩꯕ ꯀꯌꯥ ꯑꯗꯨ ꯑꯣꯖꯥꯗ ꯍꯥꯏꯖꯗꯨꯅ ꯑꯣꯖꯥꯗ ꯇꯥꯛꯍꯜꯂꯕ ꯇꯨꯡꯗ ꯑꯩꯈꯣꯏꯅ ꯑꯁꯣꯏꯕ ꯀꯌꯥ ꯑꯗꯨ ꯏꯁꯥꯅ ꯀꯟꯅ ꯍꯣꯠꯅꯗꯨꯅ ꯁꯦꯝꯗꯣꯛꯅꯕ ꯍꯣꯠꯅꯖꯒꯗꯕꯅꯤ